ꯏꯟꯗꯤꯌꯥꯗ ꯂꯩꯔꯤꯕ ꯏꯁꯇꯦꯠ ꯃꯉꯥꯒꯤ ꯃꯃꯤꯡ ꯍꯥꯏꯔꯕꯗ ꯑꯍꯥꯟꯕꯗ ꯃꯅꯤꯄꯨꯔ ꯃꯅꯤꯄꯨꯔ ꯍꯥꯏꯕꯁꯤ ꯌꯥꯝꯅ ꯄꯤꯛꯆꯕ ꯏꯁꯇꯦꯠ ꯑꯃꯅꯤ ꯃꯁꯤ ꯑꯩꯈꯣꯏꯒꯤ ꯀꯜꯆꯔꯅ ꯁꯛ ꯇꯥꯛꯄ ꯂꯝꯗꯝ ꯑꯃꯅꯤ ꯑꯅꯤꯁꯨꯕꯗ ꯇꯥꯃꯤꯜ ꯅꯥꯗꯨ ꯍꯥꯏꯕ ꯂꯝ ꯑꯁꯤ ꯌꯥꯝꯅ ꯐꯖꯕ ꯂꯝꯗꯝ ꯑꯃꯅꯤ ꯑꯍꯨꯝꯁꯨꯕꯗ ꯒꯨꯖꯔꯥꯠ ꯍꯥꯏꯕ ꯂꯝ ꯑꯁꯤ ꯑꯩꯈꯣꯏꯒꯤ ꯍꯧꯖꯤꯛ ꯍꯧꯖꯤꯛ ꯑꯣꯏꯔꯤꯕ ꯄ꯭ꯔꯥꯏꯝ ꯃꯤꯅꯤꯁꯇꯔ ꯏꯟꯗꯤꯌꯥꯒꯤ ꯑꯣꯏꯅ ꯄ꯭ꯔꯥꯏꯝ ꯃꯤꯅꯤꯁꯇꯔ ꯑꯣꯏꯔꯤꯕ ꯅꯔꯦꯟꯗ꯭ꯔ ꯃꯣꯗꯤꯒꯤ ꯄꯣꯛꯅꯐꯝꯅꯤ ꯃꯔꯤꯁꯨꯕꯗ ꯑꯁꯥꯝ ꯑꯁꯥꯝ ꯑꯁꯤ ꯃꯆꯤ ꯑꯃꯇꯪ ꯄꯥꯟꯕ ꯁꯥꯃꯨ ꯒꯟꯙꯥ ꯐꯪꯕ ꯃꯐꯝ ꯑꯃꯅꯤ ꯑꯗꯨꯒ ꯃꯉꯥꯁꯨꯕꯗ ꯅꯥꯒꯥꯂꯦꯟ ꯅꯥꯒꯥꯂꯦꯟ ꯍꯥꯏꯕꯁꯤ ꯌꯥꯝꯅ ꯐꯖꯕ ꯂꯝꯗꯝ ꯑꯃꯅꯤ ꯃꯁꯤꯗ ꯑꯅꯝꯕ ꯅꯥꯒꯥꯁꯤꯡꯅ ꯇꯥꯕ ꯂꯝꯗꯝ ꯑꯃꯅꯤ